ꯑꯩꯅ ꯏꯠꯀꯤꯗꯃꯛ ꯀꯨꯔꯇꯤ ꯑꯃ ꯀꯛꯄꯅꯤ ꯄꯥꯎꯅꯥ ꯕꯖꯥꯔꯗꯒꯤ ꯀꯨꯔꯇꯤ ꯑꯁꯤ ꯐꯪꯖꯔꯦ ꯁꯦꯠꯄꯁꯨ ꯌꯥꯝꯅ ꯅꯨꯡꯉꯥꯏ ꯑꯗꯨꯅ ꯃꯌꯥꯝꯁꯨ ꯑꯁꯤꯒꯨꯝꯕ ꯀꯨꯔꯇꯤ ꯑꯁꯤ ꯀꯛꯑꯒ ꯁꯤꯖꯤꯟꯅꯕꯤꯌꯨ